ꯕꯣꯂꯤꯋꯨꯗ ꯑꯃꯁꯨꯡ ꯇꯣꯂꯤꯋꯨꯗꯇ ꯀꯨꯝꯂꯤꯕ ꯃꯤꯑꯣꯏꯁꯤꯡꯅ ꯂꯤꯠꯂꯤꯕ ꯐꯤꯔꯣꯜꯁꯤꯡ ꯑꯗꯨꯅ ꯁꯥꯐꯨ ꯀꯌꯥ ꯄꯤꯔꯤ ꯁꯥꯐꯨꯁꯤꯡꯗꯨꯒꯤ ꯃꯅꯨꯡꯗ ꯑꯩꯈꯣꯏꯒꯤ ꯁꯤꯝ ꯁꯤꯅꯦꯃꯥ ꯃꯁꯛ ꯅꯥꯏꯔꯕ ꯁꯤꯅꯃꯥ ꯕꯍꯨꯕꯂꯤ ꯑꯃꯗꯤ ꯀꯨꯁ ꯀꯨꯁ ꯍꯣꯇꯥ ꯍꯦꯁꯨ ꯑꯩꯈꯣꯏꯒꯤ ꯃꯅꯤꯄꯨꯔꯤ ꯁꯃꯥꯖ ꯑꯁꯤꯗ ꯑꯗꯨꯛꯀꯤ ꯃꯇꯤꯛ ꯐꯥꯎꯏ ꯑꯩꯅ ꯃꯔꯝ ꯑꯣꯏꯔꯀꯥꯟꯗ ꯃꯈꯣꯏꯅ ꯂꯤꯠꯂꯤꯕ ꯐꯨꯔꯤꯠ ꯑꯃꯁꯨꯡ ꯈꯪꯒꯥꯎꯁꯤꯡ ꯑꯗꯨ ꯑꯩꯈꯣꯏ ꯕꯖꯥꯔꯒꯨꯝꯕꯗ ꯂꯩꯔꯛ ꯃꯇꯝꯗ ꯌꯥꯝꯅ ꯂꯩꯅꯤꯡꯕ ꯑꯃꯁꯨꯡ ꯁꯦꯠꯅꯤꯡꯕ ꯐꯥꯎꯋꯤ